ꯑꯩꯒꯤ ꯌꯨꯝꯊꯪꯅꯕ ꯑꯩꯒꯤ ꯏꯝ ꯃꯤ ꯃꯉꯥꯈꯛꯤ ꯃꯃꯤꯡ ꯍꯥꯏꯖꯔꯛꯀꯦ ꯑꯍꯥꯟꯕꯗ ꯅꯇꯥꯂꯤꯗꯤꯇꯥ ꯅꯝꯕꯔ ꯑꯅꯤꯁꯨꯕꯗ ꯗꯦꯃꯤꯟ ꯑꯍꯨꯝꯁꯨꯕꯗ ꯔꯥꯁꯎꯠꯗꯤꯟ ꯑꯅꯤ ꯁꯨ ꯃꯔꯤ ꯁꯨꯕꯗ ꯕꯤꯛꯇꯔ ꯃꯉꯥ ꯁꯨꯕꯗ ꯂꯦꯕꯦꯟꯗꯔ